ꯑꯩꯈꯣꯏꯒꯤ ꯑꯀꯣꯏꯕꯗ ꯂꯩꯔꯤꯕ ꯇꯦꯛꯅꯣꯂꯣꯖꯤꯁꯤꯡꯗ ꯃꯤꯁꯤꯡꯗꯕꯨ ꯑꯣꯏꯔꯕꯁꯨ ꯑꯩꯉꯣꯟꯗꯁꯨ ꯑꯗꯨꯝ ꯑꯍꯣꯡꯕ ꯄꯤ ꯁꯝꯅ ꯍꯥꯏꯔꯕꯗ ꯑꯩꯈꯣꯏꯅ ꯍꯧꯖꯤꯛ ꯁꯤꯖꯤꯟꯅꯔꯤꯕ ꯃꯣꯕꯥꯏꯜ ꯐꯣꯟꯁꯤꯗ ꯌꯥꯎꯔꯤꯕ ꯑꯦꯞꯁꯤꯡ ꯑꯍꯥꯟꯕꯗ ꯋꯥꯆꯦꯞ ꯋꯥꯆꯦꯞꯁꯤ ꯑꯩꯈꯣꯏꯅ ꯀꯅꯥꯒꯨꯝꯕ ꯑꯃ ꯄꯥꯎ ꯐꯥꯎꯅꯅꯤꯡꯂꯕꯁꯨ ꯋꯥꯔꯤ ꯁꯥꯟꯅꯅꯤꯡꯂꯕꯁꯨ ꯐꯣꯟ ꯇꯧꯔꯒ ꯑꯣꯏꯔꯁꯨ ꯋꯥꯆꯦꯞꯇ ꯐꯣꯟ ꯇꯧꯔꯒ ꯑꯣꯏꯔꯁꯨ ꯑꯗꯨꯒ ꯕꯤꯗꯤꯑꯣ ꯀꯣꯜ ꯇꯧꯔꯒ ꯑꯣꯏꯔꯁꯨ ꯑꯗꯨꯝ ꯄꯥꯎ ꯐꯥꯎꯅꯕ ꯑꯗꯨꯒ ꯐꯣꯇꯣ ꯊꯥꯅꯕꯁꯨ ꯌꯥꯏ ꯕꯤꯗꯤꯑꯣ ꯊꯥꯅꯕꯁꯨ ꯌꯥꯏ ꯑꯗꯨꯒ ꯃꯦꯁꯦꯁꯇ ꯑꯣꯏꯔꯁꯨ ꯑꯗꯨꯝ ꯋꯥꯔꯤ ꯁꯥꯟꯅꯕ ꯑꯗꯨꯝ ꯌꯥꯏ ꯑꯗꯨꯒ ꯏꯟꯁꯇꯥꯒ꯭ꯔꯥꯝ ꯑꯅꯤꯁꯨꯕꯗ ꯏꯟꯁꯇꯥꯒ꯭ꯔꯥꯝꯁꯤꯅ ꯑꯩꯈꯣꯏꯅ ꯃꯥꯗꯣ ꯀꯗꯥꯏꯗ ꯂꯩꯔꯤ ꯃꯥꯏ ꯕꯥꯔꯗꯦ ꯇꯧꯔꯤꯕ꯭ꯔꯥ ꯀꯩꯗꯧꯔꯤꯕꯅꯣ ꯍꯥꯏꯕꯗꯣ ꯃꯥꯅ ꯄꯣꯁ ꯊꯥꯒꯠꯂꯛꯄꯒꯤ ꯃꯇꯨꯡ ꯏꯟꯅ ꯏꯁꯇꯣꯔꯤ ꯊꯥꯒꯠꯂꯛꯄꯩ ꯃꯇꯨꯡ ꯏꯟꯅ ꯑꯩꯈꯣꯏꯅ ꯑꯗꯨꯝ ꯈꯪꯕ ꯉꯝꯏ ꯃꯥ ꯀꯔꯤ ꯇꯧꯔꯤ ꯀꯗꯥꯏ ꯆꯠꯂꯤ ꯍꯥꯏꯕꯗꯨ ꯃꯈꯣꯏꯅ ꯄꯣꯁ ꯅꯠꯇ꯭ꯔꯒ ꯏꯁꯇꯣꯔꯤ ꯊꯥꯒꯠꯂꯛꯄꯒꯤ ꯃꯇꯨꯡ ꯏꯟꯅ ꯑꯗꯨꯝ ꯈꯪꯕ ꯉꯝꯏ ꯑꯗꯒꯤ ꯑꯩꯈꯣꯏꯅ ꯑꯗꯨꯝ ꯃꯈꯣꯏ ꯏꯟꯁꯇꯥꯒꯤ ꯊ꯭ꯔꯨꯗꯒꯤꯁꯨ ꯑꯗꯨꯝ ꯃꯦꯁꯦꯖ ꯊꯥꯅꯕ ꯕꯤꯗꯤꯑꯣ ꯀꯣꯜ ꯇꯧꯕ ꯑꯗꯨꯝ ꯋꯥꯔꯤ ꯁꯥꯕꯁꯨ ꯌꯥꯏ ꯑꯗꯨꯒ ꯑꯍꯨꯝ ꯁꯨꯕꯗ ꯐꯦꯁꯕꯨꯛ ꯐꯦꯁꯕꯨꯛꯁꯤꯁꯨ ꯑꯩꯈꯣꯏꯅ ꯋꯥꯔꯜꯁꯤꯒꯤ ꯑꯗꯨꯝ ꯄꯥꯎ ꯏ ꯄꯥꯎꯁꯨ ꯑꯗꯨꯝ ꯈꯪꯕ ꯉꯝꯏ ꯑꯩꯈꯣꯏꯅ ꯃꯤ ꯑꯃ ꯁꯤꯕꯒꯤ ꯄꯥꯎ ꯑꯣꯏꯔꯕꯁꯨ ꯑꯗꯨꯝ ꯑꯩꯈꯣꯏ ꯂꯣꯏꯅ ꯈꯪꯕ ꯉꯝꯏ ꯐꯦꯁꯕꯨꯛꯀꯤ ꯊ꯭ꯔꯨꯗꯒꯤꯁꯨ ꯑꯗꯨꯝ ꯑꯩꯈꯣꯏꯅ ꯏꯃꯥꯟꯅꯕ ꯏꯃꯥꯟꯅꯕꯤ ꯃꯌꯥꯝ ꯑꯃ ꯂꯩꯔꯤꯕꯁꯤꯡꯁꯤꯁꯨ ꯑꯗꯨꯝ ꯄꯥꯎ ꯐꯥꯎꯅꯈꯤꯗ꯭ꯔꯕꯁꯤꯡ ꯑꯗꯒꯤ ꯐꯣꯟ ꯅꯝꯕꯔ ꯃꯥꯡꯅꯈ꯭ꯔꯕꯁꯤꯡꯗꯁꯨ ꯑꯗꯨꯝ ꯐꯦꯁꯕꯨꯛꯇ ꯑꯗꯨꯝ ꯊꯦꯡꯅꯔꯒ ꯑꯗꯨꯝ ꯑꯩꯈꯣꯏ ꯑꯗꯨꯝ ꯋꯥꯔꯤ ꯁꯥꯕ ꯉꯝꯏ ꯑꯗꯒꯤ ꯃꯔꯤꯁꯨꯕꯗ ꯌꯨꯇ꯭ꯌꯨꯕ ꯂꯩꯔꯦ ꯌꯨꯇ꯭ꯌꯨꯕꯁꯦ ꯑꯩꯈꯣꯏꯅ ꯑꯗꯨꯝ ꯂꯥꯏꯔꯤꯛꯀꯤꯗꯕꯨ ꯑꯣꯏꯔꯁꯨ ꯑꯗꯒꯤ ꯑꯉꯥꯡꯒꯤ ꯑꯣꯏꯔꯁꯨ ꯏ ꯄꯥꯎꯒꯤꯕꯨ ꯑꯣꯏꯔꯁꯨ ꯑꯗꯨꯝ ꯑꯩꯈꯣꯏꯅ ꯑꯗꯨꯝ ꯂꯣꯏꯅ ꯑꯗꯨꯝ ꯈꯪꯕ ꯉꯝꯏ ꯌꯨꯇ꯭ꯌꯨꯕꯁꯤꯗ ꯑꯩꯈꯣꯏꯅ ꯄꯥꯎ ꯑꯃ ꯌꯦꯡꯅꯤꯡꯂꯁꯨ ꯑꯗꯨꯝ ꯆꯪꯁꯤꯜꯂꯒ ꯑꯗꯨꯝ ꯌꯦꯡꯕ ꯐꯤꯂꯝ ꯑꯣꯏꯔꯁꯨ ꯑꯗꯨꯝ ꯌꯦꯡꯕ ꯑꯗꯨꯝ ꯌꯥꯏ ꯌꯨꯇ꯭ꯌꯨꯕꯀꯤ ꯑꯗꯨꯝ ꯌꯨꯇ꯭ꯌꯨꯕꯀꯤꯁꯨ ꯀꯥꯟꯅꯕ ꯃꯌꯥꯝ ꯄꯤꯔꯤ ꯑꯗꯒꯤ ꯃꯥꯒꯤ ꯃꯥꯒꯤ ꯆꯦꯅꯦꯜ ꯂꯩꯔꯤꯕ ꯂꯥꯏꯔꯤꯛꯀꯤ ꯃꯔꯝꯗ ꯂꯩꯔꯤꯕ ꯑꯗꯒꯤ ꯐꯤꯂꯝꯒꯤ ꯂꯩꯔꯤꯕ ꯁꯤꯒꯨꯝꯕ ꯃꯌꯥꯝꯁꯤꯡ ꯑꯗꯒꯤ ꯄꯥꯎꯒꯤ ꯂꯩꯔꯤꯕ ꯃꯌꯥꯝꯁꯤꯡꯁꯤꯗ ꯑꯩꯈꯣꯏꯅ ꯑꯗꯨꯝ ꯆꯪꯁꯤꯜꯂꯒ ꯁꯕꯁꯀ꯭ꯔꯥꯏꯕ ꯇꯧꯔꯒ ꯑꯗꯨꯝ ꯅꯠꯇ꯭ꯔꯁꯨ ꯑꯗꯨꯝ ꯁꯔꯁ ꯇꯧꯔꯒ ꯊꯤꯔꯒꯁꯨ ꯑꯗꯨꯝ ꯌꯦꯡꯕ ꯌꯥꯏ ꯑꯗꯒꯤ ꯒꯨꯒꯜ ꯄꯦ ꯂꯩꯔꯦ ꯃꯉꯥ ꯁꯨꯕꯗ ꯒꯨꯒꯜ ꯄꯦꯁꯤꯅ ꯑꯩꯈꯣꯏꯅ ꯑꯁ꯭ꯋꯥꯏ ꯐꯥꯎꯗ ꯆꯠꯄꯗ ꯄꯩꯁꯥ ꯑꯝꯐꯥꯎ ꯄꯨꯗ꯭ꯔꯒꯁꯨ ꯑꯦꯀꯥꯎꯟꯗ ꯄꯩꯁꯥ ꯌꯥꯎꯔꯒꯗꯤ ꯑꯦ ꯇꯤ ꯑꯦꯝ ꯌꯥꯎꯗ꯭ꯔꯒꯁꯨ ꯑꯗꯨꯝ ꯐꯣꯟꯒꯤ ꯊ꯭ꯔꯨꯗꯒꯤ ꯑꯗꯨꯝ ꯖꯤꯄꯦ ꯐꯣꯟꯗ ꯑꯗꯨꯝ ꯖꯤꯄꯦꯁꯤ ꯍꯥꯞꯂꯒ ꯑꯗꯨꯝ ꯑꯩꯈꯣꯏꯅ ꯑꯗꯨꯝ ꯄꯩꯁꯥ ꯑꯗꯨꯝ ꯀꯥꯞꯅꯕ ꯌꯥꯔꯦ ꯄꯤꯒꯗꯧꯔꯤꯕ ꯃꯤꯗꯨꯗ ꯑꯗꯨꯝ ꯄꯩꯁꯥ ꯀꯥꯞꯄ ꯌꯥꯔꯦ ꯑꯗꯒꯤ ꯏꯁꯀꯦꯟ ꯇꯧꯔꯒꯕꯨ ꯑꯣꯏꯔꯁꯨ ꯐꯣꯟ ꯅꯝꯕꯔꯗꯕꯨ ꯑꯣꯏꯔꯁꯨ ꯑꯗꯨꯝ ꯀꯥꯞꯅꯕ ꯌꯥꯔꯦ ꯑꯗꯒꯤ ꯇꯔꯨꯛ ꯁꯨꯕꯗ ꯒꯨꯒꯜ ꯃꯦꯞ ꯂꯩꯔꯤ ꯒꯨꯒꯜ ꯃꯦꯞꯁꯤ ꯑꯗꯨꯝ ꯑꯩꯈꯣꯏꯅ ꯃꯐꯝꯗꯨꯃꯛ ꯈꯪꯗ꯭ꯔꯒꯁꯨ ꯅꯪ ꯀꯗꯥꯏ ꯂꯩꯔꯤ ꯍꯥꯏꯕꯗꯣ ꯍꯥꯏꯔꯒ ꯑꯗꯨꯝ ꯂꯣꯀꯦꯁꯟꯗꯣ ꯑꯗꯨꯝ ꯌꯦꯡꯂꯒ ꯃꯥꯅ ꯍꯥꯏꯔꯛꯂꯤꯕ ꯂꯣꯀꯦꯁꯟꯗꯨꯗ ꯌꯦꯡꯂꯒ ꯑꯗꯨꯝ ꯑꯩꯈꯣꯏꯅ ꯂꯣꯀꯦꯁꯟꯗꯨꯗ ꯑꯗꯨꯝ ꯆꯠꯄ ꯌꯥꯔꯦ ꯒꯨꯒꯜꯗꯨꯗ ꯃꯦꯞꯇꯣ ꯊꯤꯔꯒ ꯑꯗꯨꯝ ꯃꯥꯅ ꯂꯩꯔꯤꯕ ꯃꯐꯝꯗꯣ ꯍꯥꯏꯔꯛꯇ꯭ꯔꯒꯁꯨ ꯑꯗꯨꯝ ꯃꯥꯅ ꯁꯤꯗ ꯂꯩꯔꯦ ꯈꯣꯠꯂꯦ ꯍꯥꯏꯔꯛꯂꯒꯁꯨ ꯑꯩꯈꯣꯏꯅ ꯑꯗꯨꯝ ꯃꯐꯝꯗꯨꯗ ꯑꯩꯈꯣꯏꯅ ꯒꯨꯒꯜ ꯃꯦꯞꯁꯤ ꯑꯗꯨꯝ ꯁꯔꯁ ꯇꯧꯔꯒ ꯑꯗꯨꯝ ꯊꯤꯔꯒ ꯑꯗꯨꯝ ꯌꯥꯏ ꯑꯗꯒꯤ ꯑꯦꯟ ꯗꯤ ꯇꯤ ꯚꯤ ꯂꯩꯔꯤ ꯑꯦꯟ ꯗꯤ ꯇꯤ ꯚꯤꯁꯤꯗ ꯑꯩꯈꯣꯏꯅ ꯑꯗꯨꯝ ꯈꯨꯗꯛ ꯈꯨꯗꯛꯀꯤ ꯑꯣꯏꯕ ꯄꯥꯎ ꯑꯗꯨꯝ ꯐꯪꯏ ꯃꯤ ꯍꯥꯠꯄꯒꯤ ꯑꯣꯏꯔꯁꯨ ꯑꯗꯒꯤ ꯑꯗꯒꯤ ꯑꯇꯩ ꯑꯇꯩ ꯄꯥꯎ ꯃꯌꯥꯝ ꯂꯩꯔꯤꯕ ꯃꯥꯌꯝ ꯈꯨꯗꯛ ꯈꯨꯗꯛꯀꯤ ꯄꯥꯎ ꯃꯌꯥꯝꯁꯤꯡꯁꯦ ꯑꯩꯈꯣꯏꯅ ꯑꯗꯨꯝ ꯇꯥꯕ ꯎꯕ ꯑꯗꯨꯝ ꯐꯪꯏ